ꯍꯜꯂꯣ ꯍꯜꯂꯣ ꯇꯥꯏꯌꯦ ꯅꯪꯒꯤ ꯗꯨꯀꯥꯟꯁꯤꯕꯨ ꯀꯔꯤ ꯀꯔꯤ ꯌꯣꯟꯒꯦ ꯑꯥ ꯑꯣ ꯑꯗꯨꯗꯤ ꯑꯩꯒꯤ ꯏꯆꯥ ꯑꯃ ꯂꯨꯍꯣꯡꯗꯧꯔꯤꯌꯦꯕꯀꯣ ꯑꯗꯨꯒꯤ ꯑꯆꯥꯄꯣꯠ ꯈꯤꯇ ꯂꯩꯒꯦ ꯇꯧꯕ ꯂꯥꯛꯄꯅꯦ ꯌꯥꯒꯗ꯭ꯔꯣ ꯑꯥ ꯑꯣ ꯑꯥ ꯎꯝ ꯑꯥ ꯑꯗꯨꯗꯤ ꯁꯤꯡꯍꯥꯔꯥꯒꯨꯝꯕ ꯒꯨꯂꯥꯒꯨꯝꯕ ꯑꯗꯒꯤ ꯎꯝ ꯂꯩꯗꯅ ꯀꯕꯣꯛ ꯀꯨꯝꯕ ꯑꯗꯒꯤ ꯂꯥꯜ ꯃꯣꯍꯟꯁꯨ ꯌꯥꯎꯋꯦ

ꯑꯥ ꯍꯩꯖꯤꯡꯄꯣꯠꯀꯤꯁꯨ ꯍꯩꯖꯤꯡꯄꯣꯠ ꯄꯨꯔꯒ ꯑꯗꯒꯤ ꯑꯃꯨꯛ ꯂꯨꯍꯣꯡꯒꯗꯣꯏꯅꯦ ꯑꯗꯣ ꯍꯩꯖꯤꯡꯄꯣꯠꯀꯤꯗꯣ ꯅꯪꯅ ꯈꯪꯅꯅꯦ ꯍꯩꯖꯤꯡꯄꯣꯠꯇ ꯆꯥꯕ ꯌꯥꯕ ꯄꯣꯠꯇꯣ ꯑꯗꯣ ꯀꯔꯤ ꯀꯔꯤꯅꯣ ꯈꯔ ꯀꯔꯤ ꯀꯔꯤꯅꯣ ꯌꯥꯎꯔꯤꯗꯣ ꯑꯃꯨꯛꯇ ꯍꯥꯏꯔꯛꯑꯣ

ꯑꯥ ꯑꯥ ꯑꯗꯨꯗꯤ ꯑꯥ ꯑꯗꯣ ꯃꯃꯟꯗꯤ ꯑꯥ ꯃꯌꯥꯝꯗꯨꯗ ꯂꯨꯄꯥ ꯀꯌꯥꯃꯨꯛ ꯇꯥꯕ ꯌꯥꯏ

ꯑꯧ ꯑꯗꯨꯗꯤ ꯄꯣꯠ ꯃꯌꯥꯝꯗꯣ ꯂꯣꯏꯅ ꯅꯉꯣꯟꯗ ꯌꯥꯎꯔꯕꯅꯤꯅꯅꯦ ꯇꯥꯕ꯭ꯔꯥ ꯑꯥ ꯅꯪꯅ ꯈꯪꯅꯅꯦ ꯄꯩꯁꯥꯗꯣ ꯑꯁꯨꯛ ꯇꯥꯏ ꯍꯥꯏꯕꯗꯣ ꯑꯩꯉꯣꯟꯗ ꯍꯥꯏꯔꯛꯑꯣ ꯄꯣꯠꯇꯣ ꯂꯣꯏꯅ ꯁꯨꯔꯗꯤ ꯈꯔ ꯈꯔ ꯂꯣꯏ ꯂꯧꯔꯒꯦ ꯈꯪꯗꯦ ꯀꯌꯥꯝ ꯑꯣꯏꯗꯣꯏꯅꯣ ꯃꯈꯜ ꯁꯨꯅꯕ ꯄꯤꯔꯛꯑꯣ ꯑꯥ ꯑꯣ ꯎꯝ ꯑꯗꯨꯗꯤ ꯂꯨꯄꯥ ꯆꯥꯃꯉꯥ ꯃꯨꯛꯀꯤ ꯄꯤꯔꯛꯑꯣꯀꯣ ꯑꯗꯒꯤ ꯍꯩꯖꯤꯡꯄꯣꯠꯀꯤ ꯂꯣꯏꯔꯒ ꯂꯨꯍꯣꯡꯕꯒꯤ ꯄꯣꯠꯁꯨ ꯅꯪꯒꯤ